ꯑꯩꯅ ꯈ꯭ꯋꯥꯏꯗꯒꯤ ꯄꯥꯝꯖꯕ ꯏꯟꯁꯥꯡ ꯃꯈꯜꯁꯤ ꯄꯥꯟꯒ ꯍꯋꯥꯏꯖꯥꯔꯒ ꯊꯣꯡꯕ ꯃꯁꯤ ꯀꯝꯗꯧꯅ ꯊꯣꯡꯒꯗꯒꯦ ꯍꯥꯏꯕ ꯃꯇꯝꯗ ꯄꯥꯟꯁꯦ ꯍꯥꯟꯅ ꯅꯥꯟꯅ ꯈꯦꯠꯇꯣꯛꯄꯤꯔꯕ ꯃꯇꯨꯡꯗ ꯏꯁꯤꯡ ꯈꯔ ꯍꯥꯞꯆꯟꯕꯤꯔꯒ ꯀꯨꯀꯔꯗ ꯄꯥꯟꯁꯦ ꯈꯛꯇ ꯍꯥꯟꯅ ꯀꯥꯝꯊꯣꯛꯄꯤꯔꯅꯤ ꯑꯗꯨꯒ ꯃꯁꯤ ꯀꯥꯝꯊꯣꯛꯑꯕ ꯂꯣꯏꯔꯕ ꯃꯇꯨꯡꯗ ꯑꯩꯈꯣꯏ ꯁꯣꯛ ꯇꯧꯕ ꯅꯠꯇ꯭ꯔꯒ ꯁꯣꯛ ꯇꯧꯗ꯭ꯔ ꯇꯧꯔꯔꯣꯏ ꯍꯥꯏꯕꯁꯨ ꯀꯩꯁꯨ ꯀꯥꯏꯗꯦ ꯑꯗꯣ ꯁꯣꯛ ꯇꯧꯕꯅꯗꯤ ꯍꯦꯟꯅ ꯍꯥꯎꯋꯦ ꯁꯣꯛ ꯇꯧꯕ ꯍꯥꯏꯕꯁꯦ ꯀꯝꯗꯧꯅ ꯇꯧꯒꯗꯒꯦ ꯍꯥꯏꯕ ꯃꯇꯝꯗ ꯑꯩꯈꯣꯏ ꯊꯥꯎ ꯈꯔ ꯍꯥꯟꯅ ꯍꯩꯕꯤꯔꯅꯤ ꯍꯩꯕꯤꯔꯒ ꯇꯤꯜꯍꯧ ꯆꯅꯝ ꯑꯩꯈꯣꯏ ꯊꯥꯛꯅꯤꯡꯕ ꯃꯆꯜ ꯀꯌꯥ ꯊꯥꯛꯆꯤꯟꯕꯤꯔꯕ ꯃꯇꯨꯡꯗ ꯑꯩꯈꯣꯏ ꯄꯥꯟꯗꯣ ꯍꯥꯞꯆꯤꯟꯕꯤꯔꯅꯤ ꯄꯥꯟꯁꯦ ꯑꯩꯈꯣꯏ ꯃꯇꯨꯝ ꯑꯣꯏꯅ ꯑꯗꯨꯃꯛ ꯊꯣꯡꯒꯗꯕꯅꯤ ꯇꯣꯏꯍꯟꯗꯅ ꯃꯔꯝꯗꯤ ꯄꯥꯟ ꯊꯣꯡꯕ ꯍꯥꯏꯕꯁꯦ ꯄꯥꯟꯗꯨꯅꯤ ꯆꯥꯒꯗꯣꯔꯤꯕꯁꯦ ꯑꯗꯨꯗꯨꯅ ꯄꯥꯟꯗꯣ ꯉꯥꯛꯇ ꯍꯥꯞꯄꯒ ꯊꯣꯡꯕꯤꯔꯅꯤ ꯑꯗꯨꯒꯤ ꯃꯇꯨꯡ ꯉꯥꯏꯍꯥꯛ ꯁꯧꯍꯜꯂꯕ ꯃꯇꯨꯡ ꯃꯆꯨ ꯊꯨꯝ ꯑꯗꯨꯒ ꯉꯥꯔꯤ ꯃꯆꯦꯠ ꯑꯃꯁꯨ ꯊꯥꯛꯄꯤꯒꯗꯕꯅꯤ ꯉꯥꯔꯤꯗꯣ ꯂꯧꯔꯒ ꯊꯥꯛꯀꯦ ꯍꯥꯏꯔꯕꯁꯨ ꯀꯩꯁꯨ ꯀꯥꯏꯗꯦ ꯂꯧꯔꯒ ꯊꯥꯛꯄꯅꯗꯤ ꯍꯦꯟꯅ ꯍꯥꯎꯏ ꯑꯗꯨꯒ ꯃꯣꯔꯣꯛꯀ ꯃꯦꯠꯈꯥꯏꯕꯤꯔꯒ ꯊꯥꯛꯀꯦ ꯍꯥꯏꯔꯁꯨ ꯌꯥꯏ ꯑꯗꯨꯃꯥꯏꯅ ꯇꯧꯔꯒ ꯊꯥꯛꯄꯤꯔꯅꯤ ꯑꯗꯨꯒ ꯍꯦꯟꯅ ꯃꯍꯥꯎ ꯂꯩꯅꯕꯩꯗꯃꯛ ꯁꯤꯡ ꯃꯅꯥ ꯅꯠꯇ꯭ꯔꯒ ꯄꯥꯈꯣꯟ ꯑꯗꯨꯒ ꯁꯥ ꯃꯔꯣꯏꯅꯆꯤꯡꯕ ꯀꯌꯥ ꯍꯥꯞꯆꯤꯟꯕꯤꯕ ꯌꯥꯏ ꯑꯗꯨꯒ ꯉꯥꯏꯍꯥꯛ ꯁꯧꯍꯜꯂꯕ ꯃꯇꯨꯡ ꯍꯋꯥꯏꯖꯥꯔꯁꯦ ꯊꯥꯛꯄꯤꯔꯒꯅꯤ ꯊꯥꯛꯄꯤꯔꯒ ꯀ ꯃꯍꯤ ꯈꯔ ꯍꯥꯞꯄꯤꯔꯒ ꯑꯩꯈꯣꯏ ꯏꯁꯥꯅ ꯀꯥꯝꯍꯟꯅꯤꯡꯕ ꯀꯨꯀꯔꯒꯤ ꯃꯁꯤꯡ ꯑꯗꯨ ꯀꯥꯝꯍꯟꯕꯤꯔꯕ ꯃꯇꯨꯡꯗ ꯏꯟꯁꯥꯡ ꯑꯗꯨ ꯃꯊꯦꯜ ꯍꯥꯎꯅ ꯆꯥꯕꯤꯕ ꯌꯥꯔꯅꯤ